ꯍꯜꯂꯣ ꯃꯥꯅꯦ ꯂꯣꯏꯅ ꯁꯨꯔꯦ ꯂꯣꯏꯅ ꯁꯨꯔꯦ ꯀꯣꯕꯤꯁꯨ ꯌꯥꯎꯢ ꯀꯥꯔꯣꯟ ꯑꯈꯥꯕꯤꯁꯨ ꯌꯥꯎꯢ ꯍꯋꯥꯏ ꯔꯖꯃꯥꯁꯨ ꯌꯥꯎꯋꯦ ꯊꯥꯕꯤ ꯃꯣꯔꯣꯛ ꯑꯇꯦꯛꯄ ꯍꯧꯖꯤꯛ ꯃꯇꯝꯒꯤ ꯌꯦꯟꯁꯥꯡ ꯂꯣꯏꯅ ꯌꯥꯎꯔꯦ ꯌꯥꯎꯏ ꯍꯧꯖꯤꯛꯇꯤ ꯃꯇꯝ ꯅꯠꯇꯕꯅꯤꯅ ꯌꯥꯡꯈꯩ ꯄꯤꯔꯦ ꯀꯦꯖꯤꯗ ꯌꯥꯡꯈꯩ ꯌꯥꯅꯤ ꯌꯥꯅꯤ ꯀꯦꯖꯤ ꯑꯣꯜꯂꯦ ꯄꯋꯥ ꯂꯧꯒꯦꯁꯨ ꯌꯥꯏꯌꯦ ꯄꯋꯥꯗ ꯂꯨꯄꯥ ꯅꯤꯐꯨ ꯀꯦꯖꯤꯗꯗꯤ ꯋꯥꯟ ꯁꯤꯛꯁꯇꯤ ꯎꯝ ꯆꯥꯃ ꯍꯨꯝꯐꯨ ꯎꯝ ꯌꯥꯏꯅꯦ ꯌꯥꯏꯅꯦ ꯊꯕꯤꯁꯤꯅ ꯍꯧꯖꯤꯛꯁꯤ ꯅꯤꯐꯨ ꯄꯤꯔꯤ ꯎꯝ ꯌꯥꯎꯏ ꯇꯝꯕ ꯌꯥꯅꯤ ꯌꯥꯅꯤ ꯃꯣꯔꯣꯛ ꯑꯇꯦꯛꯄꯁꯨ ꯌꯥꯎꯏ ꯑꯥꯂꯨꯁꯨ ꯌꯥꯎꯋꯦ ꯃꯥꯎꯒꯤ ꯑꯥꯂꯨꯅꯤ ꯑꯧ ꯍꯣꯏ ꯍꯣꯏ ꯑꯩ ꯏꯔꯒ ꯊꯝꯒꯦ ꯅꯪꯅ ꯍꯥꯏꯕ ꯃꯈꯩꯗꯣ ꯑꯣꯜꯂꯒ ꯊꯝꯕꯤꯔꯝꯃꯣ ꯍꯥꯏꯕ꯭ꯔꯥ ꯅꯪ ꯂꯥꯛꯈꯤꯒꯦ ꯍꯥꯏꯕ꯭ꯔꯥ ꯄꯣꯠꯀꯤ ꯐꯕ ꯐꯠꯇꯕ ꯌꯦꯡꯈꯣ ꯑꯗꯨꯒ ꯑꯣꯟꯕꯤꯔꯒꯦ ꯁꯧꯒ꯭ꯔꯤꯁꯨ ꯌꯥꯎꯔꯤ ꯍꯋꯥꯏ ꯑꯁꯥꯡꯕꯤ ꯃꯥꯏꯔꯦꯟ ꯍꯋꯥꯏ ꯑꯁꯥꯡꯕꯤ ꯃꯥꯏꯔꯦꯟ ꯂꯣꯏꯅ ꯁꯨꯅ ꯌꯥꯎꯔꯤ ꯌꯥꯎꯏ ꯇꯣꯔꯣꯕꯣꯠꯁꯨ ꯌꯥꯎꯔꯤ ꯑꯅꯧꯕꯗꯣ ꯍꯪꯒꯥꯝꯁꯨ ꯂꯩꯌꯦ ꯃꯄꯨꯟꯗ ꯅꯤꯐꯨ ꯆꯤꯡꯗꯒꯤ ꯄꯨꯔꯛꯄꯅꯦ ꯑꯥ ꯅꯣꯅꯦ ꯔꯣꯝꯗꯒꯤ ꯄꯨꯔꯛꯄꯅꯦ ꯍꯥꯏꯌꯦ ꯂꯩꯔꯦ ꯊꯦꯡꯁꯨ ꯊꯦꯡꯖꯜꯂꯛꯑꯦ ꯈꯔ ꯊꯨꯅ ꯂꯥꯛꯑꯣ ꯑꯩ ꯁꯦꯕꯣꯠ ꯌꯥꯎꯏ ꯁꯦꯕꯣꯠ ꯌꯥꯎꯏ ꯀꯦꯖꯤꯗ ꯑꯩꯇꯤ ꯄꯤ

ꯇꯔꯨꯛ ꯀꯨꯝꯕ ꯆꯟꯒꯅꯤ ꯑꯆꯧꯕ ꯑꯣꯏꯔꯒ ꯇꯔꯨꯛ ꯀꯨꯝꯕ ꯆꯟꯒꯅꯤ ꯄꯤꯛꯑꯒꯅ ꯇꯔꯦꯠ ꯀꯨꯝꯕ ꯆꯟꯒꯅꯤ ꯆꯤꯡꯉꯦ ꯇꯔꯥ ꯍꯦꯟꯅ ꯆꯤꯡꯕꯅꯦ ꯑꯃꯗ ꯃꯈꯣꯏ ꯄꯨꯔꯛꯄꯁꯤꯡꯅ ꯌꯥꯗꯦ ꯑꯗꯨꯅ ꯇꯥꯡꯕꯅꯤ ꯂꯤꯂꯣꯡꯒꯤꯅꯦ ꯃꯈꯜ ꯁꯨꯔꯦ ꯂꯐꯨꯁꯨ ꯌꯥꯎꯔꯤ ꯑꯩꯉꯣꯟꯗ ꯆꯤꯡꯒꯤ ꯂꯐꯨꯁꯨ ꯌꯥꯎꯔꯤ ꯂꯐꯨ ꯌꯥꯎꯏ ꯈꯥꯃꯦꯟ ꯑꯁꯤꯟꯕꯤꯁꯨ ꯆꯤꯡꯒꯤ ꯉꯥꯛꯇꯅꯦ ꯑꯩꯉꯣꯟꯗ ꯂꯩꯔꯤꯁꯦ ꯑꯌꯥꯝꯕꯅ ꯊꯝꯃꯒꯦ ꯈꯔ ꯊꯨꯅ ꯂꯥꯛꯄꯤꯌꯣ ꯒꯥꯔꯤꯗ ꯊꯥꯔꯛꯑꯣ ꯍꯥꯏꯕ꯭ꯔꯣ ꯅꯠꯇ꯭ꯔꯒ ꯅꯪ ꯂꯥꯛꯀꯦ ꯍꯥꯏꯕ꯭ꯔꯣ ꯑꯣ ꯌꯥꯔꯦ ꯌꯥꯔꯦ ꯑꯗꯨꯗꯤ ꯊꯝꯃꯒꯦꯀꯣ